ꯑꯩꯍꯥꯛꯀꯤ ꯃꯅꯤꯄꯨꯔꯤꯒꯤ ꯂꯣꯟ ꯑꯁꯤꯕꯨ ꯊꯥꯏꯅ ꯑꯩꯍꯥꯛ ꯏꯄꯥ ꯏꯄꯨꯁꯤꯡꯅ ꯁꯤꯖꯤꯟꯅꯕꯒ ꯍꯧꯖꯤꯛ ꯑꯩꯈꯣꯏꯅ ꯅꯍꯥꯔꯣꯜꯅ ꯁꯤꯖꯤꯟꯅꯕꯁꯦ ꯈꯦꯠꯅꯈ꯭ꯔꯦ ꯀꯩꯅꯣ ꯍꯥꯏꯌꯦ ꯑꯩꯈꯣꯏ ꯅꯍꯥꯔꯣꯜꯁꯤꯡꯅ ꯃꯤꯒꯤ ꯂꯣꯟ ꯃꯤꯒꯤ ꯃꯤꯒꯤ ꯆꯠꯅꯕꯤ ꯑꯗꯨꯗꯣ ꯃꯇꯧ ꯇꯝꯕꯒꯤ ꯑꯗꯨ ꯂꯣꯟꯗꯣ ꯍꯣꯡꯗꯣꯛꯈ꯭ꯔꯦ ꯑꯗꯨꯒꯤ ꯑꯩꯍꯥꯛꯅ ꯊꯥꯏꯅꯒꯤ ꯂꯣꯟꯒꯨꯝꯅ ꯍꯧꯖꯤꯛꯇꯤ ꯋꯥꯔꯤꯗꯨ ꯇꯣꯡꯉꯥꯟꯈ꯭ꯔꯦꯕ ꯍꯥꯏꯗꯤ ꯑꯩꯈꯣꯏꯅ ꯏꯟꯇꯔꯅꯦꯠꯀꯤ ꯂꯥꯛꯄꯅꯤꯅ ꯑꯗꯨꯝ ꯋꯥꯗꯣ ꯑꯗꯨꯝ ꯁꯣꯔꯠ ꯁꯣꯔꯠꯇ ꯍꯥꯏꯕ ꯁꯣꯔꯠ ꯐꯣꯝꯗ ꯑꯗꯨꯝ ꯍꯥꯏꯕ ꯅꯠꯇ꯭ꯔꯒ ꯑꯩꯈꯣꯏꯅ ꯑꯗꯨꯝ ꯃꯤꯒꯤ ꯂꯣꯟ ꯏꯟꯐ꯭ꯂꯨꯌꯦꯟꯁ ꯆꯠꯄ ꯑꯗꯨꯒꯨꯝꯕ ꯂꯥꯛꯈ꯭ꯔꯦ ꯅꯍꯥꯟ ꯊꯥꯏꯅꯒꯤ ꯄꯨꯋꯥꯔꯤꯗ ꯑꯩꯈꯣꯏꯒꯤ ꯂꯣꯟꯁꯤꯡꯁꯦ ꯑꯗꯨꯝ ꯃꯅꯤꯄꯨꯔꯤ ꯂꯣꯟꯁꯦ ꯑꯗꯨꯝ ꯌꯥꯝ ꯁꯦꯡꯅ ꯐꯖꯅ ꯇꯧꯔꯝꯃꯦ ꯍꯧꯖꯤꯛꯇꯤ ꯈꯣꯏꯕꯒ ꯑꯗꯨꯝ ꯀꯔꯤ ꯀꯔꯤ ꯍꯥꯞꯈ꯭ꯔꯦ ꯑꯩꯈꯣꯏꯅ ꯑꯗꯨꯒꯤ ꯇꯣꯡꯉꯥꯟꯕꯁꯦ ꯌꯥꯝꯅ ꯌꯥꯝ ꯊꯤꯅ ꯇꯣꯡꯉꯥꯟꯈ꯭ꯔꯦ ꯑꯗꯨ ꯍꯧꯖꯤꯛꯁꯦ ꯑꯩꯍꯥꯛꯅ ꯑꯗꯨꯝ ꯊꯥꯏꯅꯒꯤ ꯏꯄꯥ ꯏꯄꯨꯁꯤꯡꯅ ꯅꯠꯇ꯭ꯔꯒ ꯑꯩꯈꯣꯏ ꯑꯍꯟꯁꯤꯡꯅ ꯉꯥꯡꯕꯁꯦ ꯑꯩꯈꯣꯏꯅꯁꯨ ꯚꯥꯕ ꯇꯥꯗꯕ ꯒ꯭ꯌꯥꯟ ꯇꯥꯗꯕꯁꯨ ꯈꯔꯗꯤ ꯌꯥꯎꯋꯦ ꯀꯔꯤꯒꯤꯅꯣ ꯍꯥꯏꯗꯤ ꯑꯩꯈꯣꯏ ꯏꯄꯨ ꯏꯄꯨ ꯏꯄꯥ ꯒꯤ ꯂꯣꯟꯁꯦ ꯑꯩꯈꯣꯏ ꯑꯍꯟꯅ ꯁꯤꯖꯤꯟꯅꯕ ꯅꯠꯇ꯭ꯔꯒ ꯑꯩꯈꯣꯏ ꯊꯥꯏꯅꯒꯤ ꯃꯤꯅ ꯑꯗꯨꯝ ꯁꯤꯖꯤꯟꯅꯕ ꯍꯧꯖꯤꯛꯀꯤ ꯃꯤꯗꯤ ꯑꯩꯈꯣꯏ ꯁꯣꯔꯠ ꯐꯣꯝ ꯉꯥꯛꯇ ꯑꯣꯏꯕꯅꯤꯅ ꯑꯩꯈꯣꯏꯅꯁꯨ ꯍꯧꯖꯤꯛꯇꯤ ꯒ꯭ꯌꯥꯟ ꯇꯥꯗꯕꯁꯨ ꯌꯥꯎꯋꯦ ꯃꯅꯤꯄꯨꯔꯤ ꯂꯣꯟꯅꯤ ꯍꯥꯏꯔꯁꯨ ꯑꯗꯨꯝ ꯒ꯭ꯌꯥꯟ ꯇꯥꯗꯕꯁꯨ ꯂꯩꯈ꯭ꯔꯦꯕꯀꯣ ꯑꯗꯨꯒꯤ ꯍꯣꯏ ꯑꯩꯈꯣꯏꯁꯦ ꯍꯧꯖꯤꯛꯁꯦ ꯃꯅꯤꯄꯨꯔꯤ ꯂꯣꯟꯁꯦ ꯑꯗꯨꯝ ꯃꯤꯒꯤ ꯏꯟꯐ꯭ꯂꯨꯌꯦꯟꯁ ꯃꯤꯒꯤ ꯑꯩꯈꯣꯏꯅ ꯆꯠꯅꯕꯤ ꯃꯇꯧ ꯇꯧꯕꯒꯤꯀꯣ ꯑꯗꯨꯒꯤ ꯂꯥꯛꯈ꯭ꯔꯦ ꯈꯦꯠꯅꯈ꯭ꯔꯦ